ꯏꯇꯥꯎ ꯆꯥꯟꯗꯦꯜ ꯑꯁꯤꯗ ꯂꯩꯔꯤꯕ ꯑꯀꯣꯏꯕꯗ ꯈ꯭ꯋꯥꯏꯗꯒꯤ ꯃꯤꯅ ꯁꯤꯠꯅꯕ ꯑꯆꯥ ꯑꯊꯛꯀꯤ ꯃꯇꯥꯡꯗ ꯆꯦꯛ ꯇꯧꯕ ꯄꯥꯝꯃꯤ ꯑꯆꯥ ꯑꯊꯛ ꯌꯣꯟꯕ ꯑꯗꯨ ꯑꯣꯟꯂꯥꯏꯟꯂꯣ ꯅꯠꯇ꯭ꯔꯒ ꯑꯣꯐꯂꯥꯏꯟꯗ ꯇꯧꯅꯕ꯭ꯔꯣ ꯅꯍꯥꯛꯅ ꯑꯅꯧꯕ ꯔꯦꯁꯇꯨꯔꯦꯟ ꯅꯠꯇ꯭ꯔꯒ ꯑꯅꯧꯕ ꯃꯐꯝ ꯑꯃꯗ ꯈ꯭ꯋꯥꯏꯗꯒꯤ ꯃꯤꯅ ꯍꯥꯏꯅꯕ ꯍꯥꯎꯅ ꯆꯥꯅꯕ ꯃꯐꯝ ꯑꯗꯨ ꯑꯝꯇ ꯆꯠꯂꯨꯁꯤꯔ ꯌꯦꯡꯅꯤꯡꯉꯦ ꯑꯗꯨꯅ ꯔꯦꯁꯇꯨꯔꯦꯟ ꯅꯠꯇ꯭ꯔꯒ ꯃꯐꯝ ꯑꯗꯨ ꯏꯔꯨꯞꯅ ꯑꯝꯇ ꯈ꯭ꯋꯥꯏꯗꯒꯤ ꯁꯤꯠꯄ ꯑꯆꯥ ꯑꯊꯛꯀꯤ ꯃꯈꯜꯒꯤ ꯃꯇꯥꯡꯗ ꯑꯝꯇ ꯍꯪꯕꯤꯌꯨ ꯑꯗꯨꯝ ꯑꯆꯥ ꯑꯊꯛꯀꯤ ꯃꯊꯦꯜ ꯑꯗꯣ ꯍꯥꯎꯕ ꯑꯊꯨꯝꯕ ꯑꯌꯥꯛꯄ ꯑꯗꯨꯒꯨꯝꯕ ꯕꯔꯒꯔ ꯑꯗꯨ ꯇꯦꯁ ꯇꯧꯅꯤꯡꯉꯤ ꯀꯝꯗꯧꯕꯅꯣ ꯑꯝꯇ ꯇꯦꯁ ꯇꯧꯁꯦ